ꯏꯁꯩ ꯇꯥꯕ ꯍꯥꯏꯕꯁꯤ ꯄꯥꯝꯖꯩ ꯏꯁꯩ ꯇꯥꯗꯕ ꯃꯤꯗꯨꯗꯤ ꯍꯥꯏꯗꯤ ꯃꯥꯗꯤ ꯃꯤꯅꯨꯡꯁꯤ ꯂꯩꯇ꯭ꯔꯕ ꯃꯤꯅꯦꯅ ꯑꯗꯨꯝ ꯃꯌꯥꯝꯅ ꯑꯗꯨꯝ ꯈꯔ ꯈꯔ ꯑꯗꯨꯝ ꯉꯥꯡꯅꯩ ꯏꯁꯩ ꯉꯪꯕ ꯇꯥꯕ ꯍꯥꯏꯁꯤꯗꯤ ꯃꯇꯝ ꯄꯨꯡ ꯀꯨꯟꯃꯔꯤꯁꯤꯗ ꯃꯇꯝ ꯈꯤꯖꯤꯛꯇ ꯑꯣꯏꯔꯁꯨ ꯀꯥꯏꯊꯣꯛꯑꯒ ꯏꯁꯩ ꯇꯥꯕꯁꯤꯁꯨ ꯑꯗꯨꯝ ꯅꯨꯡꯉꯥꯏꯕ ꯃꯈꯜ ꯑꯃꯅꯤ ꯑꯗꯨꯕꯨ ꯍꯧꯖꯤꯛ ꯍꯧꯖꯤꯛ ꯏꯁꯩꯁꯦ ꯑꯩꯅ ꯈ꯭ꯋꯥꯏꯗꯒꯤ ꯄꯥꯝꯖꯕ ꯍꯥꯏꯔꯒꯗꯤ ꯑꯔꯤꯕ ꯁꯤꯡꯒꯔꯗ ꯑꯩꯅ ꯍꯥꯟꯅ ꯏꯁꯩ ꯇꯥꯕ ꯍꯩꯔꯛꯄꯗꯒꯤ ꯄꯥꯝꯖꯕ ꯍꯥꯏꯔꯗꯤ ꯁ꯭ꯋꯥꯃꯤꯀꯨꯃꯥꯔ ꯀꯨꯟꯖꯕꯤꯍꯥꯔꯤ ꯍꯧꯖꯤꯛ ꯍꯧꯖꯤꯛ ꯑꯅꯧꯕꯗ ꯍꯥꯏꯔꯒꯅ ꯀꯩꯅꯣ ꯑꯥꯔꯕꯤꯟ ꯍꯣꯏ ꯃꯈꯣꯏ ꯑꯅꯤꯁꯤ ꯄꯥꯝꯖꯩ

ꯍꯥꯏꯗꯤ ꯐꯤꯂꯝ ꯏꯁꯩ ꯃꯇꯝ ꯏꯁꯩ ꯑꯣꯏꯅ ꯑꯗꯨꯝ ꯇꯧꯋꯤ ꯑꯗꯣ ꯍꯧꯖꯤꯛ ꯐꯤꯂꯝ ꯏꯁꯩ ꯍꯥꯏꯔꯒꯗꯤ ꯑꯥꯔꯕꯤꯟ ꯍꯣꯏꯅ ꯁꯛꯄꯁꯤ ꯍꯧꯖꯤꯛ ꯑꯉꯥꯡ ꯍꯥꯏꯗꯤ ꯏꯁꯩ ꯍꯥꯏꯕꯁꯤ ꯈꯪꯕ ꯑꯉꯥꯡꯁꯤꯡꯅꯗꯤ ꯇꯥꯕꯒ ꯑꯗꯨꯝ ꯄꯥꯝꯖꯕ ꯏꯁꯩ ꯍꯥꯏꯕꯗꯨ ꯑꯣꯏꯖꯔꯦ ꯃꯈꯣꯏꯅ ꯍꯥꯏꯗꯤ ꯃꯈꯣꯏꯁꯤ ꯍꯥꯟꯅ ꯃꯇꯝ ꯏꯁꯩ ꯁꯛꯂꯝꯕꯗꯒꯤ ꯐꯤꯂꯝꯗ ꯍꯥꯞꯆꯤꯜꯂꯛꯑꯒ ꯃꯈꯣꯏꯁꯤ ꯃꯃꯤꯡ ꯂꯩꯕ ꯃꯌꯥꯝꯅ ꯈ꯭ꯋꯥꯏꯗꯒꯤ ꯄꯥꯝꯅꯕ ꯁꯤꯡꯒꯔꯁꯤꯡ ꯍꯥꯏꯕꯗꯨ ꯑꯣꯏꯔꯛꯏ